ꯊꯧꯕꯥꯜ ꯖꯤꯂꯥꯒꯤ ꯑꯣꯏꯅ ꯊꯧꯕꯥꯜ ꯗꯤꯁꯇ꯭ꯔꯤꯛꯀꯤ ꯑꯣꯏꯅ ꯑꯩꯈꯣꯏꯅ ꯍꯥꯟꯅ ꯑꯣ ꯕꯤ ꯁꯤ ꯅꯠꯇ꯭ꯔꯒ ꯕꯥꯔꯊ ꯁꯥꯔꯇꯤꯐꯤꯀꯦꯠ ꯑꯃ ꯂꯧꯒꯦ ꯍꯥꯏꯕ ꯃꯇꯝꯗ ꯑꯗꯨꯛꯀꯤ ꯃꯇꯤꯛ ꯇ꯭ꯔꯥꯟꯁꯄꯣꯔꯠ ꯁꯤꯁꯇꯦꯝꯁꯦ ꯌꯥꯝꯅ ꯑꯣꯏꯕꯅꯤꯅ ꯌꯥꯝ ꯐꯠꯂꯝꯗꯦ ꯑꯗꯨꯕꯨ ꯍꯧꯖꯤꯛ ꯃꯇꯝꯗ ꯒꯣ ꯇꯨ ꯚꯤꯂꯦꯖ ꯂꯥꯛꯄꯗꯒꯤ ꯑꯗꯨꯛꯀꯤ ꯃꯇꯤꯛ ꯁꯦꯡꯅ ꯍꯥꯏꯔꯀꯥꯟꯗ ꯑꯗꯨꯛꯀꯤ ꯃꯇꯤꯛ ꯅꯨꯡꯉꯥꯏꯔꯦ ꯀꯔꯤꯒꯨꯝꯕ ꯑꯩꯈꯣꯏꯅ ꯈꯨꯡꯒꯪ ꯈꯨꯡꯒꯪꯗ ꯑꯩꯈꯣꯏꯅ ꯗꯦꯠ ꯑꯣꯐ ꯕꯥꯔꯊ ꯑꯣꯏꯔꯁꯨ ꯕꯥꯔꯊ ꯁꯥꯔꯇꯤꯐꯤꯀꯦꯠ ꯂꯧꯒꯦꯔꯥ ꯑꯗꯨꯗꯒꯤ ꯕꯥꯔꯊ ꯁꯥꯔꯇꯤꯐꯤꯀꯦꯠ ꯂꯧ ꯂꯧꯔꯁꯨ ꯑꯗꯨꯝ ꯌꯥꯔꯦ ꯑꯗꯨꯒ ꯑꯣ ꯕꯤ ꯁꯤ ꯁꯥꯔꯇꯤꯐꯤꯀꯦꯠ ꯂꯧꯔꯒꯁꯨ ꯀꯩꯒꯨꯝꯕ ꯆꯦ ꯑꯩꯈꯣꯏꯅ ꯑꯃ ꯂꯧꯔꯒꯁꯨ ꯑꯗꯨꯛꯀꯤ ꯃꯇꯤꯛ ꯅꯨꯡꯉꯥꯏꯔꯦ ꯃꯔꯝꯗꯤ ꯀꯩꯒꯤꯅꯣ ꯍꯥꯏꯕ ꯃꯇꯝꯗ ꯕꯔꯥꯁꯨ ꯇꯤꯡꯗ꯭꯭ꯔꯦ ꯑꯗꯒꯤ ꯑꯗꯨꯒꯤ ꯇꯥꯏꯃꯤꯡꯁꯨ ꯆꯪꯗ꯭ꯔꯦ ꯋꯥꯔꯛꯁꯨ ꯆꯪꯗ꯭ꯔꯦ ꯑꯗꯨꯅ ꯑꯩꯈꯣꯏꯅ ꯒꯣ ꯇꯨ ꯚꯤꯂꯦꯖ ꯂꯥꯛꯄꯁꯤ ꯑꯗꯨꯛꯀꯤ ꯃꯇꯤꯛ ꯅꯨꯡꯉꯥꯏ ꯍꯥꯏꯂꯤ ꯗꯤꯕꯂꯞꯁꯨ ꯇꯧꯋꯤ ꯃꯔꯝꯗꯤ ꯀꯩꯒꯤꯅꯣ ꯍꯥꯏꯕꯀꯥꯟꯗ ꯑꯩꯈꯣꯏꯒꯤ ꯅꯨꯄꯤꯁꯤꯡꯒꯤ ꯑꯣꯏꯕ ꯑꯩꯈꯣꯏꯒꯤ ꯇꯦꯂꯔꯤꯡꯒꯤ ꯑꯣꯏꯒꯦꯔꯥ ꯑꯃꯒꯤ ꯑꯣꯏꯒꯦꯔꯥ ꯃꯌꯥꯝ ꯑꯃ ꯄꯤꯔꯝꯃꯤ ꯍꯦꯜꯠꯀꯤ ꯑꯣꯏꯒꯦꯔꯥ ꯑꯃꯒꯤ ꯑꯣꯏꯒꯦꯔꯥ ꯑꯗꯨꯛꯀꯤ ꯃꯇꯤꯛ ꯀꯥꯟꯅꯕ ꯄꯤ ꯑꯗꯨꯕꯨ ꯃꯐꯝꯗ ꯊꯧꯕꯥꯜꯗ ꯂꯥꯛꯄ ꯃꯇꯝꯗꯗꯤ ꯄꯩꯁꯥ ꯑꯗꯨꯛꯀꯤ ꯃꯇꯤꯛ ꯆꯪꯉꯤ ꯈꯣꯔꯁꯥꯁꯨ ꯆꯪꯉꯤ ꯃꯇꯝꯁꯨ ꯆꯪꯉꯤ ꯑꯗꯨꯅ ꯑꯗꯨꯝ ꯃꯇꯝꯗ ꯊꯣꯏꯅꯁꯨ ꯆꯠꯅꯗꯦ ꯒꯣ ꯇꯨ ꯚꯤꯂꯦꯖ ꯂꯥꯛꯄꯗ ꯃꯥꯏ ꯃꯥꯏꯒꯤ ꯈꯨꯗꯣꯡꯆꯥꯕꯁꯨ ꯂꯧꯍꯧꯋꯤ ꯑꯗꯨꯅ ꯒꯣ ꯇꯨ ꯚꯤꯂꯦꯖ ꯂꯥꯛꯄꯁꯤ ꯌꯥꯝ ꯀꯥꯟꯅꯩ